ꯍꯜꯂꯣ ꯑꯥ ꯍꯪꯕꯤꯎ

ꯑꯥ ꯑꯣ ꯍꯣꯏ ꯑꯩ ꯐꯖꯅ ꯑꯗꯨꯝ ꯃꯌꯦꯛ ꯆꯨꯝꯅ ꯍꯥꯏꯖꯔꯛꯂꯒꯦꯀꯣ ꯑꯩꯈꯣꯏꯒꯤ ꯄꯥꯏꯅꯦꯄꯜ ꯐꯦꯁꯇꯤꯕꯦꯜꯁꯦ ꯌꯥꯏꯔꯤꯄꯣꯛꯇ ꯇꯧꯕꯅꯦꯕ ꯃꯁꯤꯒꯤ ꯃꯇꯝꯁꯤꯅ ꯁꯝꯃꯔꯗ ꯑꯌꯥꯝꯕꯅ ꯁꯝꯃꯔꯗ ꯇꯧꯋꯦ ꯍꯥꯏꯕꯗꯤ ꯀꯤꯍꯣꯝ ꯀꯤꯍꯣꯝꯒꯤ ꯄꯣꯠꯊꯣꯛꯁꯦ ꯄꯨꯊꯣꯛꯄ ꯃꯇꯝꯁꯤꯗ ꯇꯧꯕꯅꯦꯕ ꯑꯗꯣ ꯑꯩꯈꯣꯏꯒꯤ ꯐꯦꯁꯇꯤꯕꯦꯜꯁꯤꯗ ꯑꯇꯣꯞ ꯑꯇꯣꯞꯄ ꯃꯐꯝꯗꯒꯤ ꯃꯅꯤꯄꯨꯔꯒꯤ ꯋꯥꯡꯃꯗꯒꯤꯗ ꯅꯠꯇꯅ ꯑꯇꯣꯞ ꯑꯇꯣꯞꯄꯀꯣ ꯀꯟꯇ꯭ꯔꯤꯗꯒꯤ ꯐꯥꯎꯕ ꯀꯟꯇ꯭ꯔꯤ ꯋꯥꯡꯃꯗꯒꯤ ꯐꯥꯎꯕ ꯑꯗꯨꯝ ꯌꯦꯡꯕ ꯂꯥꯛꯑꯦ ꯍꯥꯏꯇꯔꯦ ꯑꯗꯣ ꯃꯈꯣꯏꯒꯤ ꯐꯦꯁꯇꯤꯕꯦꯜ ꯇꯧꯕ ꯃꯇꯝꯁꯤꯗꯅꯦ ꯑꯩꯈꯣꯏꯒꯤ ꯃꯅꯤꯄꯨꯔꯒꯤ ꯂꯩꯔꯤꯕ ꯑꯐꯥꯎ ꯑꯐꯥꯎꯕ ꯑꯩꯈꯣꯏꯒꯤ ꯑꯦꯟꯇꯔꯇꯦꯟ ꯑꯣꯏꯕ ꯑꯗꯨꯒꯨꯝꯕ ꯑꯦꯛꯇꯔ ꯑꯦꯛꯇ꯭ꯔꯦꯁ ꯁꯤꯡꯒꯔ ꯃꯌꯥꯝꯁꯤ ꯂꯥꯛꯑꯦꯕ ꯑꯗꯨꯒ ꯃꯈꯣꯏꯅ ꯏꯁꯩ ꯇꯧꯕ ꯗ꯭ꯔꯃꯥ ꯇꯧꯕ ꯃꯌꯥꯝꯁꯦ ꯑꯩꯈꯣꯏ ꯎꯝ ꯂꯩꯔꯤꯕ ꯂꯥꯛꯂꯤꯕ ꯇꯨꯔꯤꯁꯁꯤꯡꯁꯤꯅꯁꯨ ꯌꯥꯝꯅ ꯄꯥꯝꯅ ꯌꯦꯡꯅꯕ ꯍꯥꯏꯇꯔꯦ ꯑꯗꯨꯒ ꯃꯐꯝꯁꯤꯗ ꯍꯣꯏ ꯌꯥꯝ ꯅꯨꯡꯉꯥꯏꯗꯣꯏ ꯖꯥꯠꯅꯤ ꯂꯥꯛꯄꯤꯌꯣ ꯁꯣꯝꯁꯨ ꯌꯦꯡꯕ ꯑꯗꯨꯒꯅꯦ ꯃꯐꯝꯁꯤꯗꯁꯨ ꯑꯩꯈꯣꯏꯒꯤ ꯃꯅꯤꯄꯨꯔꯅ ꯄꯨꯊꯣꯛꯆꯕ ꯄꯣꯠꯊꯣꯛ ꯍꯥꯏꯕꯗꯤ ꯀꯧꯅꯥꯅ ꯁꯥꯕꯀꯣ ꯑꯩꯈꯣꯏꯒꯤ ꯁꯣꯐꯥ ꯐꯥꯎꯕ ꯑꯗꯨꯝ ꯐꯪꯉꯦꯕ ꯌꯣꯟꯕꯁꯨ ꯌꯥꯔꯦ ꯑꯥ ꯂꯩꯕꯁꯨ ꯌꯥꯔꯦ ꯑꯥ ꯌꯣꯜꯂꯤꯕꯅꯤꯅ ꯑꯗꯨꯒ ꯑꯩꯈꯣꯏꯒꯤ ꯑꯇꯣꯞ ꯑꯩꯇꯣꯞꯄ ꯀꯧꯅꯥꯅ ꯁꯥꯕ ꯕꯦꯒ ꯂꯩꯔꯦ ꯐꯛ ꯂꯩꯔꯦ ꯑꯗꯒꯤ ꯑꯩꯈꯣꯏꯒꯤ ꯏꯕꯟ ꯋꯥꯜꯂꯦꯠ ꯐꯥꯎꯕ ꯀꯧꯅꯥꯅ ꯁꯥꯕ ꯂꯩꯌꯦꯕ ꯑꯗꯣ ꯑꯩꯈꯣꯏꯅ ꯀꯁꯇꯃꯔꯁꯤꯡꯒꯤꯗꯃꯛꯇ ꯗꯤꯁꯀꯥꯎꯟ ꯄꯤꯔꯒ ꯑꯗꯨꯝ ꯂꯩꯕ ꯌꯥꯒꯅꯦꯕꯀꯣ ꯍꯥꯏꯗꯤ ꯑꯗꯨꯇ ꯅꯠꯇꯅ ꯑꯩꯈꯣꯏꯒꯤ ꯂꯤꯅ ꯁꯥꯕꯀꯣ ꯑꯩꯈꯣꯏꯒꯤ ꯃꯅꯤꯄꯨꯔꯅ ꯄꯨꯊꯣꯛꯆꯕ ꯌꯥꯡꯀꯣꯛ ꯊꯨꯝꯃꯣꯛ ꯍꯥꯏꯔꯤꯕ ꯃꯌꯥꯝꯁꯤꯡ ꯑꯁꯤꯁꯨ ꯂꯣꯏꯅ ꯐꯪꯒꯅꯦꯕ ꯍꯥꯏꯔꯤꯕ ꯑꯥ ꯄꯥꯏꯅꯦꯄꯜ ꯐꯦꯁꯇꯤꯕꯦꯜ ꯅꯨꯃꯤꯠ ꯑꯁꯤꯗ ꯑꯗꯨꯒ ꯍꯣꯏ ꯍꯣꯏ ꯌꯥꯎꯔꯤ ꯌꯥꯎꯔꯤ ꯑꯗꯣꯝꯅ ꯃꯤꯠ ꯊꯛꯀꯗꯕ ꯄꯣꯠ ꯉꯥꯛꯇꯅꯤ ꯂꯩꯗꯣꯏꯁꯦ ꯌꯣꯟꯗꯣꯏꯁꯦꯀꯣ ꯑꯗꯨꯒ ꯁꯤꯒꯤ ꯃꯊꯛꯇ ꯑꯩꯈꯣꯏꯒꯤ ꯃꯅꯤꯄꯨꯔꯒꯤ ꯃꯤꯁꯤꯡꯅ ꯃꯅꯤꯄꯨꯔꯤꯁꯤꯡꯅ ꯁꯥꯖꯕ ꯏꯌꯣꯡꯒꯤ ꯐꯤ ꯏꯅꯥꯠꯀꯤ ꯐꯤ ꯑꯩꯈꯣꯏꯒꯤ ꯔꯥꯅꯤ ꯐꯤ ꯋꯥꯡꯈꯩ ꯐꯤ ꯐꯤꯒꯦ ꯐꯅꯦꯛ ꯍꯥꯏꯔꯤꯕ ꯄꯣꯠꯊꯣꯛ ꯃꯌꯥꯝ ꯑꯁꯤꯁꯨ ꯑꯗꯣꯝꯅ ꯁꯣꯏꯗꯅ ꯎꯕꯤꯒꯅꯤ ꯎꯕ ꯃꯇꯝꯗ ꯑꯗꯨꯝ ꯄꯥꯝꯅ ꯂꯩꯕꯤꯒꯗꯕ ꯄꯣꯠ ꯉꯥꯛꯇꯁꯨ ꯑꯣꯏꯒꯅꯦꯕ

ꯍꯣꯏ ꯑꯗꯣ ꯑꯩꯅ ꯃꯦꯝꯗ ꯅꯝꯕꯔꯁꯤꯁꯨ ꯀꯣꯟꯇꯦꯛ ꯂꯩꯅꯔꯕꯅꯤꯅꯀꯣ ꯄꯥꯡꯊꯣꯛꯀꯗꯕ ꯊꯥꯗꯨꯁꯨ ꯑꯗꯨꯒ ꯇꯥꯔꯤꯛ ꯅꯨꯃꯤꯠ ꯑꯩ ꯂꯣꯏꯅ ꯁꯤꯌꯥꯔ ꯇꯧꯖꯔꯛꯂꯒꯦ ꯑꯗꯣꯝꯁꯨ ꯑꯩꯕꯨ ꯂꯥꯛꯄ ꯃꯇꯝꯗ ꯑꯗꯨꯝ ꯑꯩꯕꯨ ꯊꯤꯕꯤꯔꯛꯣꯕꯀꯣ ꯑꯩꯈꯣꯏꯁꯨ ꯑꯗꯨꯝ ꯁꯛꯈꯪ ꯃꯥꯏꯈꯪꯅꯕ ꯑꯣꯏꯅ ꯊꯦꯡꯅꯖꯁꯦ ꯑꯗꯨꯒ ꯀꯔꯤꯒꯨꯝꯕ ꯄꯣꯠ ꯈꯔꯁꯨ ꯑꯗꯨꯝ ꯆꯥꯃꯤꯟꯅꯁꯦꯕ ꯎꯝ ꯒꯨꯍꯥꯇꯤꯗꯒꯤ

ꯍꯣꯏ ꯂꯥꯛꯄꯤꯌꯣ ꯌꯥꯝ ꯅꯨꯡꯉꯥꯏꯖꯔꯦ ꯑꯗꯨꯗꯤ ꯑꯗꯨꯝ ꯄꯥꯎ ꯐꯥꯎꯅꯁꯦ ꯑꯩ ꯃꯇꯝꯗꯨꯁꯨ ꯑꯗꯨꯝ ꯁꯦꯡꯅ ꯍꯥꯏꯖꯔꯛꯂꯒꯦ ꯍꯣꯏ ꯍꯣꯏ ꯐꯔꯦ ꯐꯔꯦ ꯊꯦꯡꯛ ꯌꯨ